ꯑꯩꯅ ꯍꯧꯖꯤꯛ ꯀꯥꯔꯤꯕ ꯁ꯭ꯀꯨꯜ ꯑꯁꯤꯗ ꯑꯩꯈꯣꯏꯗ ꯈꯨꯗꯣꯡ ꯆꯥꯗꯕ ꯈꯔ ꯑꯗꯨꯝ ꯊꯦꯡꯅꯔꯦ ꯑꯩꯈꯣꯏꯅ ꯂꯥꯏꯕꯦꯔꯤꯗ ꯂꯥꯏꯔꯤꯛ ꯄꯥꯕ ꯆꯪꯕ ꯃꯇꯝꯗ ꯂꯥꯏꯔꯤꯛ ꯊꯝꯗꯤ ꯊꯃꯏ ꯑꯗꯨꯕꯨ ꯑꯩꯈꯣꯏꯅ ꯍꯦꯟꯖꯤꯟꯅ ꯃꯅꯨꯡ ꯑꯣꯏꯕ ꯈꯔ ꯈꯪꯅꯤꯡꯂꯛꯄ ꯃꯇꯝꯗꯗꯤ ꯑꯩꯈꯣꯏꯅ ꯑꯩꯈꯣꯏꯗ ꯌꯥꯝ ꯄꯦꯟꯕ ꯂꯥꯏꯔꯤꯛ ꯑꯣꯏꯗꯕ ꯑꯩꯈꯣꯏꯅ ꯄꯥꯝꯕ ꯂꯥꯏꯔꯤꯛꯇꯨꯃꯛ ꯂꯩꯔꯝꯗꯕ ꯑꯗꯨꯒꯨꯝꯕ ꯌꯥꯝ ꯊꯦꯡꯅꯩ ꯑꯗꯒꯤ ꯑꯩꯈꯣꯏ ꯀꯝꯄ꯭ꯌꯨꯇꯔꯗ ꯍꯥꯏꯔꯣ ꯑꯩꯈꯣꯏꯒꯤ ꯀ꯭ꯂꯥꯁꯇ ꯂꯩꯔꯤꯕ ꯃꯤ ꯃꯁꯤꯡꯒ ꯑꯗꯩ ꯊꯝꯂꯤꯕ ꯀꯝꯄ꯭ꯌꯨꯇꯔ ꯃꯁꯤꯡꯒ ꯆꯥꯟꯅꯗꯕꯅ ꯑꯩꯈꯣꯏ ꯀꯝꯄ꯭ꯌꯨꯇꯔ ꯄꯥꯏꯕꯗ ꯅꯝꯕꯗ ꯐꯪꯗꯕ ꯉꯥꯏꯅ ꯉꯥꯏꯅꯔ ꯅꯝꯕ ꯑꯗꯨꯒꯨꯝꯕꯩ ꯈꯨꯗꯣꯡ ꯆꯥꯗꯕꯁꯨ ꯃꯌꯥꯝ ꯑꯃ ꯐꯪꯉꯤ ꯑꯗꯨꯒ ꯑꯩꯈꯣꯏ ꯁ꯭ꯀꯨꯜꯒꯤ ꯑꯣꯏꯅ ꯃꯦꯗꯤꯀꯦꯜ ꯏꯟ ꯆꯥꯔꯖ ꯐꯥꯔꯁ ꯑꯦꯗ ꯄꯤꯕ ꯉꯝꯕ ꯈꯨꯗꯣꯡ ꯊꯤꯕ ꯁꯣꯛꯂꯛꯄꯗ ꯉꯥꯏꯍꯥꯛꯇꯪꯒꯤ ꯐꯥꯔꯁ ꯑꯦꯗ ꯄꯤꯕ ꯄꯤꯅꯕ ꯃꯦꯗꯤꯀꯦꯜ ꯔꯨꯝ ꯑꯗꯨꯒꯨꯝꯕꯁꯨ ꯂꯩꯇꯦ ꯁꯤꯒꯨꯝꯕꯁꯨ ꯈꯔ ꯍꯥꯞꯍꯟꯅꯤꯡꯏ